ꯍꯧꯖꯤꯛ ꯍꯧꯖꯤꯛ ꯁꯨ ꯁꯦꯜ ꯑꯣꯏꯅ ꯑꯗꯨꯝ ꯄꯤꯔꯤꯕ ꯃꯐꯝ ꯍꯥꯏꯔꯒꯗꯤ ꯕꯔꯥ ꯑꯣꯛꯇꯣ ꯇꯣꯡꯕꯒꯤ ꯕꯥꯔꯥ ꯑꯗꯨꯒ ꯍꯣꯇꯦꯜ ꯃꯆꯥ ꯃꯆꯥ ꯇꯧꯔꯤꯕ ꯗꯨꯀꯥꯟ ꯃꯆꯥ ꯃꯆꯥ ꯐꯝꯃꯤꯕ ꯁꯤꯒꯨꯝꯕꯒꯤꯗꯤ ꯁꯦꯜ ꯑꯣꯏꯅ ꯑꯗꯨꯝ ꯄꯤꯔꯤ ꯑꯗꯨꯒ ꯗꯨꯀꯥꯟ ꯑꯆꯧꯕ ꯐꯝꯕ ꯍꯣꯇꯦꯜ ꯑꯆꯧꯕ ꯇꯧꯕ ꯁꯨꯝꯕꯒꯤꯗꯤ ꯖꯤ ꯄꯦ ꯅ ꯑꯌꯥꯝꯕ ꯂꯣꯏꯅ ꯁꯤꯖꯤꯟꯅꯔꯦ ꯑꯗꯨꯒ ꯍꯧꯖꯤꯛꯇꯤ ꯑꯑꯣꯟꯕ ꯏꯟꯇꯔꯅꯦꯠ ꯂꯥꯛꯄꯗꯒꯤ ꯑꯑꯣꯟꯕꯗꯤ ꯌꯥꯝꯅ ꯂꯩꯔꯦ ꯀꯦꯁ ꯑꯣꯏꯅ ꯄꯨꯗ꯭ꯔꯒꯁꯨ ꯃꯣꯕꯥꯏꯜ ꯄꯨꯔꯒ ꯃꯣꯕꯥꯏꯜꯗꯒꯤ ꯇ꯭ꯔꯥꯟꯁꯦꯛꯁꯟ ꯁꯥꯟꯅꯔꯒ ꯑꯌꯥꯝꯕ ꯂꯣꯏꯅꯃꯛ ꯑꯍꯣꯡꯕ ꯂꯣꯏꯅꯃꯛ ꯑꯣꯏꯔꯦ ꯑꯩꯈꯣꯏ ꯍꯧꯖꯤꯛ ꯕꯖꯥꯔ ꯆꯠꯄꯗ ꯁꯦꯟ ꯌꯥꯝꯅ ꯄꯨꯕꯒꯤ ꯃꯊꯧ ꯇꯥꯗ꯭ꯔꯦ ꯁꯦꯟ ꯈꯔ ꯄꯥꯏꯔꯒ ꯑꯗꯨꯝ ꯐꯣꯟꯗ ꯑꯦꯀꯥꯎꯟꯗꯨꯒꯤ ꯃꯇꯨꯡ ꯏꯟꯅ ꯑꯗꯨꯝ ꯌꯥꯎꯔꯤꯕ ꯄꯩꯁꯥꯗꯨꯒꯤ ꯃꯇꯨꯡ ꯏꯟꯅ ꯇ꯭ꯔꯥꯟꯁꯦꯛꯁꯟ ꯁꯥꯟꯅꯔꯒ ꯑꯗꯨꯝ ꯌꯥꯔꯦ ꯑꯗꯣ ꯄꯩꯁꯥ ꯊꯥꯏꯅ ꯍꯥꯟꯅꯗꯤ ꯄꯩꯁꯥ ꯄꯩꯁꯥꯁꯤ ꯌꯥꯝꯅ ꯄꯨꯔꯒ ꯑꯗꯒꯤ ꯃꯤꯅ ꯂꯧꯈꯤꯕ ꯈꯣꯠꯈꯤꯕ ꯇꯧꯕꯗꯣ ꯍꯧꯖꯤꯛꯇꯤ ꯄꯣꯕ꯭ꯂꯦꯝꯗꯤ ꯌꯥꯝꯅ ꯀꯟꯅ ꯑꯣꯏꯗ꯭ꯔꯦ ꯑꯩꯈꯣꯏ ꯍꯧꯖꯤꯛ ꯕꯦꯒꯇ ꯄꯩꯁꯥ ꯌꯥꯝꯅ ꯍꯥꯞꯄꯒꯤ ꯃꯊꯧ ꯇꯥꯗ꯭ꯔꯦ ꯐꯣꯟ ꯑꯃ ꯌꯥꯎꯈ꯭ꯔꯒꯗꯤ ꯑꯗꯨꯝ ꯌꯥꯔꯦ ꯐꯣꯟꯗ ꯂꯣꯏꯅꯃꯛ